ꯑꯁ ꯅꯍꯥꯟ ꯑꯩꯅꯅꯦꯕꯀꯣ ꯉꯁꯤ ꯅꯨꯃꯤꯠ ꯃꯉꯥ ꯇꯔꯨꯛꯅꯤꯒꯤ ꯃꯃꯥꯡꯗꯅꯦ ꯂꯦꯞꯇꯣꯞ ꯑꯃ ꯂꯩꯔꯨꯏꯌꯦꯕ ꯂꯦꯞꯇꯣꯞꯇꯣ ꯃꯃꯟꯁꯨꯅꯦ ꯃꯌꯥꯝ ꯇꯥꯡꯉꯦꯕꯀꯣ ꯑꯗꯨꯒ ꯌꯥꯝ ꯐꯔꯝꯒꯗ꯭ꯔꯥꯅ ꯈꯜꯂꯒ ꯑꯩꯗꯤ ꯂꯩꯔꯨꯕꯅꯦ ꯑꯗꯨꯒꯕꯨꯗꯤ ꯏꯐꯠ ꯐꯠꯇꯦ ꯀꯩꯅꯣ ꯁꯤꯖꯤꯟꯅꯕ ꯀꯥꯟꯗ ꯀꯨꯏꯅꯁꯨ ꯆꯠꯇ꯭ꯔꯦ ꯑꯗꯨꯒ ꯌꯥꯗ ꯈꯣꯠꯇꯕꯁꯦ ꯑꯗꯨꯝ ꯇꯧꯋꯦ